ꯍꯂꯣ ꯑꯥ ꯊꯣꯏꯕꯤ ꯀꯔꯤ ꯈꯣꯡꯎꯞ ꯁꯦꯟꯇꯟ ꯂꯩꯔꯨꯁꯤꯔ ꯈꯣꯡꯎꯞ ꯁꯦꯟꯇꯟ ꯂꯩꯔꯨꯁꯤꯔꯣ ꯇꯥꯗꯦ

ꯈꯣꯡꯎꯞ ꯁꯦꯟꯇꯟ ꯌꯣꯟꯕ ꯗꯨꯀꯥꯟꯗꯨꯔꯣ ꯑꯗꯨ ꯀꯔꯤ ꯑꯉꯥꯡꯒꯤꯒ ꯌꯥꯎꯕ꯭ꯔꯣ ꯑꯣ ꯑꯉꯥꯡꯒꯤ ꯁ꯭ꯀꯨꯜꯒꯤ ꯃꯣꯏ ꯏꯅꯤꯐꯣꯝ ꯑꯃꯨꯕ ꯈꯔ ꯃꯆꯤꯟ ꯇꯨꯝꯕ ꯑꯗꯨ ꯌꯥꯎꯕ꯭ꯔꯣ ꯑꯣ ꯁꯎꯟꯒꯤꯗꯣ ꯎꯝ ꯑꯗꯣ ꯀꯔꯤ ꯎꯃ ꯑꯗꯨ ꯅꯣꯏ ꯗꯨꯀꯥꯟꯁꯦ ꯀꯔꯝ ꯀꯥꯟꯗ ꯍꯥꯡꯕꯅꯣ ꯄꯨꯡ ꯀꯌꯥ ꯑꯗꯨꯋꯥꯏꯗ ꯑꯣ ꯑꯗꯨꯗꯤ ꯅꯣꯏ ꯑꯗꯨꯝ ꯕꯔꯥꯕꯔ ꯅꯥꯏꯅ ꯑꯗꯨꯝ ꯍꯥꯡꯕ꯭ꯔꯣ ꯑꯣ ꯑꯗꯒꯤ ꯃꯃꯜꯗꯤ ꯀꯌꯥ ꯀꯌꯥ ꯀꯃꯥꯏ ꯇꯧꯏ

ꯑꯣ ꯑꯗꯒꯤ ꯑꯉꯥꯡꯒꯤ ꯃꯆꯥ ꯑꯩꯈꯣꯏꯒꯤ ꯆꯍꯤ ꯇꯔꯦꯠ ꯅꯤꯄꯥꯜꯃꯨꯛ ꯁꯨꯕ ꯍꯥꯏꯇꯥꯔꯦꯅꯦ ꯑꯗꯨꯝꯕ ꯑꯉꯥꯡꯒꯤꯗꯨꯅ ꯀꯌꯥ ꯀꯃꯥꯏ ꯁꯥꯕ ꯄꯤꯕꯒꯦ ꯑꯉꯥꯡꯒꯤꯗꯣ ꯎꯝ ꯑꯣ ꯑꯗꯒꯤ ꯑꯩꯈꯣꯏ ꯅꯣꯡꯃ ꯑꯗꯨ ꯄꯦꯇꯤ ꯄꯦꯅꯥꯏ ꯀꯔꯤ ꯀꯔꯤꯗꯤ ꯂꯣꯏꯅ ꯌꯥꯎꯕ꯭ꯔ ꯑꯉꯥꯡꯒꯤ ꯄꯦꯇꯤ ꯁ꯭ꯀꯨꯜꯒꯤꯀ ꯑꯣ ꯎꯝ ꯎꯃ ꯅꯨꯄꯤꯒꯤꯗꯨ ꯐꯖꯕ ꯌꯥꯎꯕ꯭ꯔꯣ ꯎꯝ ꯈꯤꯇꯪ ꯋꯥꯡꯕꯗꯤ ꯌꯥꯝꯅꯁꯨ ꯋꯥꯡꯗꯕ ꯃꯌꯥꯏ ꯑꯣꯏ ꯋꯥꯡꯕꯗꯨ ꯑꯗꯨ ꯀꯌꯥꯒꯗꯤ ꯄꯤ ꯈꯤꯇꯪ ꯐꯕꯗ ꯑꯣ ꯑꯗꯨꯗꯤ ꯑꯩꯈꯣꯏ ꯅꯣꯡꯃ ꯂꯥꯛꯀꯦ ꯑꯗꯨꯏꯗꯨꯒ ꯑꯩꯈꯣꯏ ꯑꯉꯥꯡ ꯅꯨꯄꯤꯒꯤꯁꯨ ꯑꯩꯒꯤꯁꯨ ꯂꯩꯕ ꯂꯥꯛꯀꯦ ꯑꯗꯨ ꯑꯩꯈꯣꯏ ꯃꯇꯝ ꯀꯩꯗꯧꯗ꯭ꯔꯁꯨ ꯑꯗꯨꯝ ꯍꯦꯛꯇ ꯁꯪꯕꯗꯀꯣ ꯍꯦꯛꯇ ꯑꯗꯨꯝ ꯂꯥꯛꯑꯒꯦ ꯎꯝ ꯑꯣ ꯑꯗꯨꯗꯤ ꯑꯩ ꯅꯣꯡꯃ ꯐꯠ ꯂꯥꯎꯅ ꯂꯥꯛꯑꯒꯦ ꯑꯗꯣ ꯑꯇꯩ ꯈꯣꯡꯎꯞ ꯁꯦꯟꯗꯟꯗꯣ ꯑꯩꯈꯣꯏꯒꯤ ꯀꯔꯤ ꯍꯥꯏꯇꯥꯔꯦ ꯅꯨꯄꯤꯅ ꯇꯣꯡꯕ ꯌꯥꯕ ꯈꯣꯡꯎꯞ ꯑꯩꯈꯣꯏꯒꯤ ꯄꯝ ꯁꯨ ꯀꯥꯏꯅ ꯂꯩꯗꯅ ꯑꯗꯨꯀꯗꯤ ꯌꯣꯟꯕ꯭ꯔꯣ ꯑꯣ ꯑꯗꯨꯗꯤ ꯀꯌꯥꯝ ꯄꯤꯕ ꯂꯩ ꯃꯥ ꯈꯤꯇꯪ ꯐꯕ ꯈꯤꯇꯪ ꯐꯠꯇꯕ ꯂꯩꯗꯅ ꯑꯗꯨ ꯈꯤꯇꯪ ꯐꯕꯗꯨꯗꯤ ꯀꯌꯥꯒ ꯄꯤ ꯎꯝ ꯑꯣ ꯑꯗꯨꯗꯤ ꯑꯩꯈꯣꯏ ꯅꯣꯡꯃ ꯂꯥꯛꯑꯒꯦ ꯑꯗꯨꯏꯗꯨꯒ ꯑꯉꯥꯡꯒꯤꯁꯨ ꯑꯩꯒꯤꯁꯨ ꯑꯗꯨꯝ ꯈꯔ ꯑꯗꯨꯝ ꯈꯣꯡꯎꯞ ꯆꯠꯊꯣꯛꯄꯗ ꯇꯣꯡꯕ ꯌꯥꯕ ꯈꯤꯇꯪ ꯍꯥꯏꯗꯤ ꯃꯃꯟꯗꯨ ꯇꯥꯡꯖꯔꯁꯨ ꯈꯤꯇꯪ ꯀ꯭ꯋꯥꯂꯤꯇꯤ ꯐꯕ ꯍꯥꯏꯕ ꯇꯥꯔꯦꯅꯦ ꯑꯗꯨꯝꯕꯁꯨ ꯈꯔ ꯂꯩꯕ ꯂꯥꯛꯑꯒꯦ ꯑꯣ ꯑꯗꯨꯗꯤ ꯃꯃꯟꯁꯤ ꯈꯤꯇꯪ ꯌꯥꯝꯅ ꯐꯕꯗꯨ ꯀꯌꯥꯃꯨꯛꯇꯤ ꯄꯤ ꯎꯝ ꯑꯣ ꯑꯣ ꯑꯗꯨꯗꯤ ꯑꯩꯈꯣꯏ ꯅꯣꯡꯃꯅꯦ ꯂꯥꯛꯑꯒꯦꯀꯣ ꯑꯗꯨꯏꯗꯨꯒ ꯑꯩꯈꯣꯏ ꯂꯧꯅꯕ ꯇꯧꯔꯒꯦ ꯑꯗꯨ ꯃꯆꯨꯗꯤ ꯈꯤꯇꯪ ꯍꯥꯏꯗꯤꯀꯣ ꯑꯩꯈꯣꯏꯒꯤ ꯑꯁꯪꯕ ꯑꯩꯈꯣꯏꯒꯤ ꯍꯤꯒꯣꯛꯀꯨꯝꯕ ꯂꯩꯗꯅ ꯈꯣꯡꯎꯞ ꯄꯝ ꯁꯨꯗ ꯑꯗꯨꯝꯕꯗꯨ ꯌꯥꯎꯕ꯭ꯔ ꯑꯣ ꯑꯗꯨꯗꯤ ꯌꯥꯝ ꯐꯔꯦ ꯑꯗꯒꯤ ꯑꯩꯈꯣꯏꯒꯤ ꯅꯨꯄꯥ ꯑꯉꯥꯡꯅ ꯆꯠꯄ ꯊꯣꯛꯄꯗ ꯈꯤꯇꯪ ꯇꯣꯡꯕ ꯌꯥꯕ ꯍꯥꯏꯗꯤ ꯁꯎꯟꯒꯤ ꯈꯤꯇꯪ ꯃꯃꯜ ꯇꯥꯡꯖꯔꯁꯨꯀꯣ ꯈꯤꯇꯪ ꯐꯕ ꯍꯥꯏꯕ ꯑꯃ ꯂꯩꯗꯅ ꯑꯗꯨꯝꯕꯗꯨꯗꯤ ꯀꯌꯥꯒ ꯄꯤ ꯑꯗꯨꯏꯗꯨ ꯌꯥꯎꯕ꯭ꯔ ꯑꯣ ꯅꯨꯄꯥꯒꯤ ꯑꯣ ꯎꯝ ꯑꯣ ꯈꯤꯇꯪ ꯍꯟꯊꯕꯗꯨꯅ ꯀꯌꯥꯀꯗꯤ ꯍꯥꯏ ꯁꯤꯅ ꯃꯌꯥꯏ ꯑꯣꯏꯅ ꯂꯩꯗꯅꯀꯣ ꯑꯗꯨ ꯀꯌꯥ ꯄꯤ ꯑꯣ ꯑꯗꯨꯗꯤ ꯅꯣꯏ ꯗꯨꯀꯥꯟꯗꯨꯗꯤ ꯂꯣꯏꯅ ꯁꯨꯅ ꯂꯩꯕ ꯖꯥꯠꯅꯤꯅꯦꯀꯣ ꯎꯝ ꯎꯝ ꯎꯝ

ꯑꯗꯨꯅ ꯑꯉꯥꯡꯁꯤꯡꯗꯨ ꯎꯝ ꯎꯝ ꯑꯣ ꯑꯣ ꯐꯔꯦ ꯑꯗꯨꯗꯤ ꯑꯩ ꯂꯥꯛꯅꯕ ꯇꯧꯔꯒꯦ ꯑꯗꯨꯗꯤ ꯐꯔꯦ ꯐꯔꯦ ꯊꯝꯃꯒꯦ ꯂꯥꯛꯅꯉꯥꯏ ꯇꯧꯔꯒꯦ